ꯐꯥꯝꯗ ꯅꯠꯇ꯭ꯔꯒ ꯌꯨꯝꯗ ꯊꯕꯛ ꯁꯨꯕ ꯃꯇꯝꯗ ꯑꯩꯈꯣꯏꯅ ꯋꯥꯔꯛꯄ ꯃꯇꯝꯗ ꯌꯨꯝꯗ ꯌꯨꯝꯗꯗꯤ ꯆꯥ ꯊꯛꯄ ꯅꯠꯇ꯭ꯔꯒ ꯉꯥꯏꯍꯥꯛ ꯐꯝꯗꯨꯅ ꯄꯣꯊꯥꯔꯤ ꯑꯗꯨꯒ ꯌꯥꯝꯅ ꯀꯥ ꯍꯦꯟꯅ ꯋꯥꯔꯒꯅ ꯊꯕꯛ ꯑꯗꯨ ꯂꯣꯏꯁꯤꯟꯅꯕ ꯌꯥꯕ ꯇꯥꯡꯀꯛ ꯑꯃꯗ ꯂꯣꯏꯁꯤꯟꯗꯨꯅ ꯅꯣꯡꯉꯥꯜꯂꯒ ꯁꯨꯕꯁꯨ ꯑꯗꯨꯝ ꯌꯥꯎꯏ ꯑꯗꯨꯒ ꯑꯩꯈꯣꯏꯅ ꯐꯥꯝꯗ ꯊꯕꯛ ꯁꯨꯔꯤꯉꯩꯗ ꯀꯔꯤꯒꯨꯝꯕ ꯌꯥꯝꯅ ꯋꯥꯕ ꯇꯥꯔꯒꯗꯤ ꯑꯩꯈꯣꯏꯅ ꯁꯨꯃꯤꯟꯅꯔꯤꯕ ꯃꯤꯁꯤꯡꯒ ꯄꯨꯟꯅ ꯍꯩ ꯃꯦꯠꯄ ꯆꯥꯗꯨꯅ ꯅꯠꯇ꯭ꯔꯒ ꯆꯥ ꯊꯛꯇꯨꯅ ꯈꯨꯂꯪ ꯏꯁꯩ ꯁꯛꯇꯨꯅ ꯄꯣꯊꯥꯅꯔꯝꯃꯤ ꯑꯗꯨꯕꯨ ꯍꯧꯖꯤꯛꯇꯤ ꯊꯕꯛ ꯑꯗꯨ ꯂꯣꯏꯁꯤꯟꯗꯕ ꯌꯥꯗꯦ ꯍꯥꯏꯔꯒꯗꯤ ꯉꯥꯏꯍꯥꯛ ꯄꯣꯊꯥꯕ ꯑꯣꯏꯅ ꯑꯆꯥ ꯑꯊꯛ ꯈꯔ ꯆꯥ ꯕꯣꯔꯥ ꯁꯤꯡꯖꯨꯅꯆꯤꯡꯕ ꯆꯥꯗꯨꯅ ꯏꯁꯩ ꯅꯣꯡꯃꯥꯏ ꯉꯥꯏꯍꯥꯛ ꯇꯥꯗꯨꯅ ꯄꯣꯊꯥꯔꯤꯕ ꯃꯇꯨꯡ ꯊꯕꯛ ꯑꯗꯨ ꯂꯣꯏꯁꯤꯟꯅꯕ ꯍꯣꯠꯅꯩ